ꯑꯅꯧ ꯑꯅꯧꯕ ꯃꯁꯥꯟꯅ ꯀꯌꯥ ꯑꯃꯁꯨ ꯊꯣꯔꯛꯂꯦ ꯁꯥꯟꯅꯔꯤꯕ ꯃꯁꯥꯟꯅꯁꯤꯡ ꯑꯗꯨꯗꯤ ꯍꯅꯤꯐꯥ ꯈꯣꯏ ꯇꯣꯝꯕꯤ ꯈꯣꯏ ꯐꯤꯖꯥ ꯈꯣꯏꯅ ꯁꯥꯅꯔꯤꯕ ꯃꯁꯥꯟꯅ ꯑꯁꯤ ꯔꯪꯒꯤꯇꯥ ꯆꯣꯡꯕꯤ ꯁꯅꯥ ꯈꯨꯟꯕꯤ ꯌꯦꯟꯕꯥ ꯀꯥꯎꯅꯕꯤ ꯕꯣꯔꯥ ꯂꯦꯝꯖꯦꯜ ꯁꯨꯝꯕ ꯁꯨꯝꯕ ꯃꯌꯥꯝ ꯑꯃꯁꯨ ꯁꯥꯅꯔꯤ ꯑꯩꯈꯣꯏꯒꯤ ꯏꯁꯄꯣꯔꯠ ꯇꯧꯕ ꯃꯇꯝꯗꯁꯨ ꯇꯥ ꯂꯪꯕꯤ

ꯏꯁꯥꯁꯨ ꯑꯅꯥꯕ ꯂꯥꯏꯑꯣꯡ ꯃꯌꯥꯝ ꯑꯃ ꯊꯣꯛꯂꯛꯂꯦ ꯑꯅꯥ ꯑꯅꯥꯕ ꯑꯆꯧ ꯑꯆꯧꯕ ꯑꯅꯥꯕ ꯇꯥꯕꯗ ꯀꯤꯔꯕ ꯑꯅꯥꯕ ꯃꯌꯥꯝ ꯑꯃ ꯊꯣꯛꯂꯛꯂꯤꯕ ꯑꯁꯤ ꯍꯧꯖꯤꯛꯀꯤ ꯂꯩꯔꯤꯕ ꯁꯨꯆꯦꯁꯟ ꯑꯁꯤꯅ ꯃꯔꯝ ꯑꯣꯏꯔꯒ ꯁꯥꯅꯔꯤꯕ ꯃꯑꯣꯡ ꯃꯇꯧ ꯆꯥꯔꯤꯕ ꯆꯤꯟꯖꯥꯛ ꯌꯨꯊꯛ ꯑꯁꯤꯅ ꯑꯩꯈꯣꯏꯗ ꯃꯌꯥꯝ ꯑꯃ ꯑꯀꯥꯏꯕ ꯄꯤꯔꯤꯕꯅꯤ ꯍꯥꯟꯅꯒꯤ ꯂꯩꯔꯤꯕ ꯑꯍꯟꯁꯤꯡ ꯑꯁꯤꯅ ꯆꯠꯂꯝꯃꯤꯕ ꯅꯤꯌꯣꯝ ꯅꯤꯇꯤ ꯁꯥꯅꯔꯝꯃꯤꯕ ꯈꯨꯁꯥꯟꯅ ꯑꯁꯤ ꯍꯧꯖꯤꯛꯀꯤ ꯏꯪꯈꯠꯂꯛꯏꯕ ꯅꯍꯥꯁꯤꯡ ꯑꯁꯤꯗ

ꯐꯣꯟꯗ ꯌꯥꯝꯅ ꯄꯞꯖꯤꯒꯨꯝꯕ ꯂꯨꯗꯣꯒꯨꯝꯕ ꯑꯁꯤ ꯌꯥꯝꯅ ꯁꯥꯅꯕꯤꯒꯅꯨ ꯑꯉꯥꯡ ꯑꯃ ꯑꯣꯏꯕꯒꯤ ꯂꯝꯕꯤꯗ ꯁꯣꯔꯣꯛꯇ ꯉꯥꯏꯍꯥꯛꯇꯪ ꯊꯣꯔꯛꯂꯒ ꯅꯁꯥꯗꯨ ꯁꯥꯖꯦꯜ ꯑꯣꯏꯕ ꯑꯣꯏꯅꯕ ꯀꯕꯥꯗꯤꯅꯤ ꯈꯪꯗꯦ ꯐꯨꯠꯕꯣꯜꯅꯤ ꯈꯪꯗꯦ ꯉꯥꯏꯍꯥꯛꯇꯪ ꯁꯥꯟꯅꯔꯒ ꯅꯁꯥꯗꯨ ꯄꯣꯊꯥꯔꯒ ꯂꯩꯕ ꯑꯁꯤ ꯑꯩꯅ ꯄꯥꯝꯃꯤ